ꯍꯜꯂꯣ ꯑꯣ ꯀꯔꯤꯒꯨꯝꯕ ꯑꯝꯇꯪ ꯍꯥꯏꯖꯒꯤꯒꯦ ꯁꯣꯝ ꯑꯩꯈꯣꯏ ꯉꯁꯤꯁꯦ ꯑꯩꯈꯣꯏꯒꯤ ꯂꯧꯁꯤꯗ ꯐꯥꯝ ꯑꯃ ꯂꯩꯕ ꯐꯥꯝꯁꯤ ꯁꯤꯠꯂꯦ ꯉꯥꯁꯤ ꯐꯅꯌꯥꯝ ꯐꯥꯔꯦ ꯁꯣꯝꯁꯤ ꯀꯩꯅꯣꯅꯤ ꯑꯩꯈꯣꯏꯒꯤ ꯌꯨꯝꯊꯪꯅꯕ ꯑꯃꯅ ꯉꯥꯁꯦ ꯑꯗꯨꯝ ꯂꯧꯋꯦꯗ ꯍꯥꯏꯕ ꯑꯗꯣ ꯉꯥ ꯂꯧꯋꯦ ꯍꯥꯏꯕꯗꯨꯅ ꯑꯩꯅ ꯉꯥꯁꯦ ꯑꯩꯈꯣꯏ ꯁꯤ ꯈꯔ ꯂꯧꯕꯤꯕ ꯌꯥꯒꯗ꯭ꯔꯥꯗ ꯑꯩꯅ ꯀꯣꯜ ꯇꯧꯖꯔꯛꯄꯅꯦ ꯉꯥꯁꯤ ꯀꯩꯅꯣ ꯐꯥꯏ ꯇꯨꯡꯍꯟꯕꯤꯁꯨ ꯐꯥꯔꯦ ꯔꯧ ꯐꯥꯏ ꯒ꯭ꯔꯥꯁ ꯀꯥꯞ ꯐꯥꯏ ꯑꯗꯒꯤ ꯂꯣꯀꯦꯜꯒꯤ ꯉꯥ ꯍꯥꯏꯕꯗꯤ ꯉꯥꯃꯨꯒꯨꯝꯕ ꯑꯗꯒꯤ ꯎꯀꯥꯕꯤꯒꯨꯝꯕꯁꯨ ꯃꯌꯥꯝ ꯐꯥꯏ ꯉꯁꯥꯡꯁꯨ ꯑꯗꯨꯝ ꯐꯥꯏ ꯑꯗꯨ ꯁꯣꯝꯅ ꯑꯗꯨꯝ ꯑꯄꯥꯝꯕ ꯃꯈꯟꯒꯤ ꯑꯗꯨꯝ ꯂꯧꯕ ꯌꯥꯒꯅꯤ

ꯀꯦꯖꯤꯁꯤ ꯌꯥꯏ ꯌꯥꯏ ꯀꯔꯤꯁꯨ ꯀꯥꯏꯗꯦ ꯍꯧꯖꯤꯛꯁꯤ ꯂꯨꯄꯥ ꯆꯅꯤꯒ ꯍꯨꯝꯐꯨ ꯑꯗꯨꯋꯥꯏꯗ ꯌꯣꯜꯂꯤ ꯍꯥꯏꯕꯅꯦꯕ ꯑꯗꯣ ꯁꯣꯝꯒꯤꯁꯨ ꯑꯃꯨꯛ ꯂꯩꯔꯒ ꯑꯃꯨꯛ ꯌꯣꯜꯂꯨꯗꯧꯕ ꯑꯣꯏꯕ꯭ꯔꯥ ꯑꯣ ꯑꯗꯨ ꯑꯣꯏꯇꯥꯔꯗꯤ ꯑꯣ ꯑꯣ ꯌꯥꯏ ꯌꯥꯏ ꯑꯗꯨꯒꯤꯗꯤ ꯀꯔꯤꯁꯨ ꯀꯥꯏꯗꯦ ꯃꯌꯥꯝ ꯆꯅꯤ ꯍꯨꯝꯐꯨ ꯍꯥꯏ ꯁꯣꯝꯗ ꯆꯅꯤꯒ ꯅꯤꯐꯨꯗꯣ ꯑꯩ ꯑꯗꯨꯝ ꯁꯥꯖꯔꯒꯦ

ꯆꯅꯤꯒ ꯀꯨꯟꯊ꯭ꯔꯥꯁꯦ ꯑꯩꯅ ꯆꯅꯤꯗ ꯍꯨꯝꯐꯨꯗꯤ ꯌꯣꯟꯕꯅꯤ ꯆꯅꯤ ꯀꯨꯟꯊ꯭ꯔꯥ ꯑꯣꯏꯔꯗꯤ ꯈꯤꯇꯪ ꯇꯥꯃꯜꯂꯤꯅꯦ ꯑꯗꯨ ꯂꯨꯄꯥ ꯃꯉꯥ ꯃꯉꯥꯗꯨ ꯑꯗꯨꯝ ꯍꯥꯞꯄꯤꯔꯣꯅꯦ ꯑꯗꯨꯗꯤ ꯏ ꯑꯗꯨꯗꯤ ꯀꯩꯅꯣ ꯌꯧꯏ ꯑꯗꯨꯅ ꯑꯃꯨꯛ ꯂꯨꯄꯥ ꯆꯥꯝꯃꯔꯤꯒ ꯌꯥꯡꯈꯩ ꯁꯥꯏ ꯆꯥꯝꯃꯔꯤ ꯌꯥꯡꯈꯩꯗꯣ ꯁꯨꯝ ꯇꯧꯕꯅꯤ ꯆꯥꯝꯃꯔꯤ ꯌꯥꯡꯈꯩ ꯁꯣꯝꯅ ꯑꯗꯨꯝ ꯍꯧꯖꯤꯛꯀꯤꯗꯨꯁꯨ ꯂꯧꯔꯗꯧꯅꯤꯅ ꯆꯥꯝꯃꯔꯤ ꯐꯥꯎꯗ ꯑꯗꯨꯝ ꯑꯩ ꯁꯥ ꯉꯝꯅꯤ ꯑꯁꯤꯗꯤ ꯀꯦꯖꯤ ꯀꯨꯟꯃꯨꯛ ꯂꯩ ꯍꯣꯏ ꯍꯣꯏ ꯍꯣꯏ ꯑꯥ ꯇꯨꯡꯍꯟꯕꯤꯒꯤ ꯃꯃꯜꯁꯦ ꯑꯁꯤꯗꯤ ꯑꯩ ꯃꯃꯜꯁꯤ ꯄꯨꯔꯥ ꯈꯪꯗꯔꯤ ꯑꯗꯣ ꯁꯣꯝꯁꯤꯅ ꯍꯣꯔꯦꯟ ꯂꯧꯕ ꯂꯥꯛ ꯀꯥꯟꯗ ꯀꯩꯊꯦꯜꯂꯣꯝꯗ ꯑꯃꯨꯛꯇꯪ ꯆꯪꯉꯒ ꯍꯥꯏꯐꯦꯠꯇꯪ ꯍꯪꯕꯤꯔꯛꯀꯦꯔꯥ ꯑꯩ ꯇꯨꯡꯍꯟꯕꯤ ꯃꯃꯜꯁꯤꯗꯤ ꯀꯌꯥꯅꯣ ꯈꯪꯗꯔꯦ

ꯍꯣꯏ ꯍꯣꯏ ꯍꯣꯏ ꯌꯥꯏ ꯍꯣꯏ ꯀꯅꯥ ꯅꯠꯇꯦ ꯌꯦꯡꯅꯔ ꯂꯣꯏꯔꯦ ꯀꯔꯤꯅꯣ ꯆꯥꯝ ꯀꯨꯟ ꯍꯣꯏ ꯌꯥꯏ ꯌꯥꯏ ꯑꯁꯤ ꯑꯗꯨꯝ ꯁꯠ ꯇꯤꯡꯅ ꯂꯥꯛꯄꯤꯔꯣꯕꯀꯣ ꯆꯨꯝꯗ꯭ꯔꯤꯡ ꯂꯥꯛꯄꯤꯔꯣ ꯑꯗꯨꯒꯅꯦ ꯍꯦꯛ ꯀꯩꯅꯣ ꯑꯩꯈꯣꯏ ꯁꯣꯔꯣꯛꯀꯤ ꯃꯌꯥꯗꯣ ꯑꯗꯨꯗ ꯂꯩꯔꯕꯅꯦ ꯑꯩꯈꯣꯏ ꯐꯥꯝ ꯍꯣꯏ ꯍꯣꯏ ꯍꯣꯏ ꯍꯣꯏ ꯎꯝ ꯎꯝ ꯍꯣꯏ ꯍꯣꯏ ꯍꯣꯏ ꯍꯣꯏ ꯊꯝꯖꯔꯒꯦ ꯑꯗꯣ